ꯑꯍꯥꯟꯕ ꯑꯇꯤꯌꯥꯗꯒꯤ ꯇꯥꯔꯛꯄ ꯃꯇꯝꯗ ꯊꯋꯥꯟ ꯃꯤꯆꯥꯛꯀꯤ ꯃꯊꯤ ꯑꯁꯦ ꯎꯕ ꯃꯇꯝꯗ ꯑꯩꯅ ꯑꯉꯛꯄ ꯑꯃ ꯑꯣꯏꯈꯤ ꯀꯔꯤꯒꯤꯅꯣ ꯍꯥꯏꯕ ꯃꯇꯝꯗ ꯑꯃꯨꯛꯇꯁꯨ ꯎꯗꯕꯅꯤꯅ ꯑꯍꯥꯟꯕ ꯎꯕꯅꯤꯅ ꯃꯥꯒꯤ ꯊꯋꯥꯟꯃꯤꯆꯥꯛꯀꯤ ꯃꯉꯥꯜꯗꯨꯁꯨ ꯃꯊꯤꯒꯤ ꯃꯉꯥꯜꯗꯣ ꯐꯖꯕꯅꯤꯅ ꯑꯦ ꯁꯤꯗꯤ ꯀꯗꯥꯏꯗꯒꯤ ꯇꯔꯛꯏꯅꯣ ꯊꯋꯥꯟꯃꯤꯆꯥꯛꯀꯤ ꯃꯊꯤ ꯃꯥꯜꯂꯤ ꯁꯤꯗꯤ ꯐꯖꯩꯍꯦ ꯌꯥꯝꯅ ꯐꯖꯩ ꯑꯉꯛꯄ ꯑꯃ ꯆꯜꯂꯤ ꯁꯤꯗꯤ ꯑꯃꯨꯛꯇꯁꯨ ꯎꯗ꯭ꯔꯤ ꯍꯥꯏꯕꯗꯨ